ꯑꯩꯈꯣꯏꯒꯤ ꯃꯅꯤꯄꯨꯔꯒꯤ ꯐꯨꯠꯕꯣꯜ ꯇꯤꯝ ꯁꯨꯝ ꯍꯥꯏꯔꯒꯗꯤ ꯅꯦꯔꯣꯀꯥ ꯑꯦꯞꯁꯤ ꯑꯗꯨꯒ ꯑꯩꯈꯣꯏꯒꯤ ꯈꯥꯉꯕꯣꯛꯀꯤ ꯂꯩꯔꯤꯕ ꯇꯤꯝ ꯊꯧꯕꯥꯜ ꯗꯤꯁꯇ꯭ꯔꯤꯛꯀꯤ ꯑꯣꯏꯅ ꯂꯩꯔꯤꯕ ꯇꯤꯝ ꯍꯥꯏꯔꯤꯕ ꯇꯤꯝꯁꯤꯡ ꯑꯁꯤꯅ ꯏꯁꯇꯦꯗꯤꯌꯝꯗ ꯁꯥꯟꯅꯕ ꯊꯣꯛꯂꯛꯄ ꯃꯇꯝꯗ ꯃꯤꯅ ꯆꯞ ꯊꯜꯂꯤ ꯑꯗꯨꯒ ꯐꯝꯐꯝꯐꯧꯕ ꯂꯩꯇꯦ ꯍꯥꯏꯕ ꯇꯥꯔꯦ ꯑꯗꯣ ꯑꯉꯥꯡꯁꯤꯡꯅ ꯁꯥꯟꯅꯕ ꯃꯇꯝꯗꯅ ꯃꯤ ꯊꯣꯏꯅꯁꯨ ꯌꯦꯡꯗꯤꯡꯗꯦ ꯌꯦꯡꯅꯤꯡꯕꯁꯨ ꯐꯥꯎꯗꯦ ꯑꯗꯨꯅ ꯑꯆꯧꯕꯁꯤꯡ ꯑꯁꯤꯅ ꯍꯥꯏꯔꯤꯕ ꯁꯥꯟꯅꯔꯣꯏꯁꯤꯡ ꯑꯁꯤꯅ ꯁꯥꯟꯅꯔꯛꯄ ꯃꯇꯝꯗꯗꯤ ꯌꯦꯡꯅꯤꯡꯕ ꯌꯥꯝ ꯐꯥꯎꯋꯦ ꯑꯗꯨꯒ ꯏꯁꯇꯦꯗꯤꯌꯝꯗꯨꯁꯨ ꯃꯤ ꯄꯤꯛ ꯊꯜꯂꯤ